ꯁꯤ ꯑꯜ ꯍꯥꯌꯠ ꯍꯣꯇꯦꯜꯒꯤ ꯃꯤ ꯑꯣꯏꯕꯤꯔꯕ꯭ꯔꯥ ꯑꯩꯍꯥꯛꯅ ꯃꯃꯥꯡꯗ ꯆꯤꯡꯀꯟ ꯆꯤꯛꯀꯟ ꯀꯔꯤꯅꯦ ꯕ꯭ꯔꯤꯌꯥꯅꯤꯅꯦ ꯑꯗꯨꯒ ꯆꯤꯛꯀꯟ ꯆꯧ ꯑꯍꯨꯝꯒ ꯑꯣꯔꯗꯔ ꯇꯧꯖꯈꯤꯕꯅꯦ ꯑꯗꯣ ꯑꯩꯈꯣꯏ ꯄꯨꯜꯂꯤꯕ ꯏꯃꯥꯟꯅꯕꯁꯤꯡ ꯑꯁꯤꯗ ꯆꯤꯛꯀꯟꯗꯣ ꯆꯥꯗꯕ ꯌꯥꯎꯔꯝꯃꯦ ꯑꯗꯨꯅ ꯕꯤꯐ ꯕ꯭ꯔꯤꯌꯥꯅꯤ ꯑꯣꯏꯅ ꯑꯍꯨꯝ ꯄꯤꯕꯤꯔꯛꯑꯣ ꯑꯗꯨꯒ ꯆꯤꯛꯀꯟꯗꯨ ꯀꯦꯟꯁꯦꯜ ꯇꯧꯕꯤꯈ꯭ꯔꯣ